ꯍꯜꯂꯣ

ꯑꯣ ꯌꯦꯡꯕꯤꯕ ꯌꯥꯒꯅꯤ ꯍꯣꯏ ꯃꯥꯅꯦ

ꯁꯤ ꯂꯥꯟꯅꯨꯡ ꯇꯧꯕꯅꯤꯅ ꯁ꯭ꯋꯥꯏꯁꯤ ꯀꯌꯥ ꯑꯥ ꯅꯣꯏꯅ ꯀꯣꯏꯔꯛꯄꯗꯁꯨ ꯑꯗꯨꯃ ꯈꯪꯂꯝꯂꯅꯤ ꯀꯌꯥꯗꯤ ꯅꯨꯡꯉꯥꯏꯕꯗꯤ ꯑꯣꯏꯔꯝꯂꯔꯣꯏꯀꯣ ꯎꯝ ꯂꯥꯟ ꯑꯣꯏꯕꯅꯤꯅ ꯍꯧꯖꯤꯛꯁꯤ ꯃꯤꯁꯤꯡꯁꯤ ꯂꯣꯏꯅ ꯑꯋꯥ ꯑꯅꯥ ꯅꯪꯅꯔꯦ

ꯀꯔꯤ ꯍꯥꯏꯕꯤꯕꯅꯣ ꯏꯔꯥꯡꯁꯦ ꯑꯗꯨꯝ ꯍꯥꯏꯕꯗꯤ ꯂꯦꯞꯇꯕꯤ ꯇꯧꯕꯗꯣ ꯑꯗꯨꯕꯨꯗꯤ ꯑꯣꯏꯗꯦꯕꯀꯣ ꯃꯔꯛ ꯃꯔꯛꯇ ꯈꯦꯍꯧ ꯈꯦꯍꯧ ꯍꯧꯔꯛꯄꯒꯨꯝꯕ ꯃꯣꯏꯅ ꯁꯨꯝ ꯀꯨꯛꯇꯥꯛ ꯀꯨꯛꯇꯥꯛ ꯇꯧꯍꯧꯔꯒ ꯂꯩꯔꯦ ꯍꯥꯏꯇꯔꯦ ꯃꯣꯏꯒꯤ ꯑꯣꯛꯇꯕ ꯃꯤ ꯍꯥꯏꯁꯤꯗꯤ ꯀꯔꯤꯒ ꯄ꯭ꯔꯥꯃꯥꯟ ꯇꯧꯔꯨꯒꯅꯤ ꯑꯣꯍꯣ ꯀꯥꯡꯁꯦ ꯑꯩꯈꯣꯏ ꯃꯅꯤꯄꯨꯔꯤ ꯀꯥꯡ ꯀꯃꯥꯏꯅ ꯁꯨꯃꯥꯏꯅ ꯑꯥ ꯇꯧꯒꯗꯕ ꯎꯝ ꯀꯔꯤ ꯍꯥꯏꯕ ꯇꯔꯦ ꯑꯩꯈꯣꯏꯅ ꯀꯥꯡꯁꯤ ꯍꯥꯏꯕꯗꯤ ꯑꯩꯈꯣꯏꯒꯤ ꯏꯁꯣꯔ ꯃꯈꯜ ꯑꯃꯅꯦꯕ ꯁꯤ ꯑꯩꯈꯣꯏꯒꯤ ꯈꯨꯜꯒꯤ ꯑꯣꯏꯅ ꯂꯩꯖꯕ ꯍꯥꯏꯕ ꯇꯥꯔꯦꯀꯣ ꯑꯗꯨꯗꯨꯒ ꯁꯤꯗ ꯑꯩꯈꯣꯏꯅ ꯀꯥꯡ ꯇꯧꯕ ꯅꯨꯃꯤꯠꯁꯤꯗ ꯍꯣꯏ ꯍꯣꯏ ꯍꯣꯏ ꯎꯝ ꯕꯥꯃꯣꯟꯁꯤꯡꯁꯤꯅ ꯂꯥꯏꯁꯤ ꯆꯤꯡꯂꯝꯗꯥꯏꯁꯤꯗ ꯁꯦꯡꯇꯣꯛꯂꯅꯤ ꯑꯗꯨꯗꯨꯒ ꯑꯇꯩ ꯃꯌꯥꯝꯅ ꯁꯦꯡꯇꯣꯛꯄ ꯌꯥꯗꯦꯀꯣ ꯂꯥꯏꯁꯦ ꯄꯥꯛ ꯄꯥꯛ ꯍꯦꯛꯇ ꯄꯥꯏ ꯁꯣꯛꯀꯦ ꯍꯥꯏꯕ ꯉꯝꯕ ꯅꯠꯇꯦ ꯑꯇꯩ ꯃꯤꯑꯣꯏꯁꯤꯡꯁꯤꯅ ꯕꯥꯃꯣꯟ ꯈꯛꯇꯅ ꯁꯣꯛꯂꯅꯤ ꯑꯗꯨꯗꯨꯒ ꯑꯌꯨꯛꯁꯤꯗ ꯁꯦꯡꯇꯣꯛꯂꯅꯤ ꯑꯗꯨꯗꯒ ꯂꯥꯏꯁꯦ ꯐꯖꯅ ꯃꯥꯒꯤ ꯃꯐꯝ ꯆꯥꯕ ꯃꯥꯒꯤ ꯀꯥ ꯑꯃ ꯇꯧꯔꯒ ꯍꯥꯞꯄꯛꯑꯅꯦꯕ ꯑꯗꯨꯗꯒ ꯂꯥꯏꯁꯤ ꯍꯥꯞꯂꯕ ꯃꯇꯨꯡꯗ ꯈꯨꯜ ꯂꯩꯔꯛꯁꯦ ꯀꯣꯏꯅ ꯆꯠꯇꯨꯅ ꯆꯤꯡꯗꯣꯏꯅꯦꯕ ꯑꯗꯨꯗ ꯈꯨꯜꯁꯤꯗ ꯂꯩꯔꯤꯕ ꯃꯤꯌꯥꯝꯁꯤꯅ ꯃꯥꯒꯤ ꯕꯣꯔ ꯅꯤꯅꯤꯡꯕ ꯉꯝꯖ ꯉꯝꯖꯕ ꯏꯁꯣꯔꯗ ꯀꯠꯆꯅꯤꯡꯕ ꯄꯣꯠꯂꯝ ꯀꯌꯥ ꯑꯃ ꯀꯠꯂꯅꯤ ꯑꯗꯨꯗꯨꯒ ꯄꯥꯡꯊꯣꯛꯄ ꯊꯧꯔꯝ ꯑꯃꯅꯤ ꯍꯥꯏꯕ ꯇꯥꯔꯦ ꯀꯥꯡꯁꯦ ꯀꯩꯁꯨ ꯌꯥꯝꯅ ꯂꯨꯁꯤꯟꯕ ꯀꯩꯅꯣꯕꯨꯗꯤ ꯅꯠꯇꯦ ꯑꯩꯈꯣꯏ ꯍꯥꯏꯕꯗꯤ ꯈꯨꯟꯁꯦ ꯈꯨꯟ ꯈꯨꯟꯒꯤ ꯑꯣꯏꯕ ꯍꯣꯏ ꯍꯣꯏ ꯍꯣꯏ ꯍꯣꯏ ꯊꯝꯖꯔꯒꯦ ꯑꯗꯨꯗꯤ